ꯀꯅꯥ ꯑꯣꯏꯕꯤꯔꯕꯅꯣ ꯁꯤꯕꯣ ꯑꯩꯈꯣꯏ ꯀꯩꯅꯣꯅꯤ ꯃꯅꯤꯄꯨꯔꯤꯅꯤ ꯃꯅꯤꯄꯨꯔꯤꯗꯩꯅꯤ ꯀꯔꯤ ꯍꯥꯏꯅꯤꯡꯕ ꯂꯩꯒꯦ ꯍꯥꯏꯕꯤꯎ ꯇꯥꯛꯄꯤꯎ ꯌꯥꯅꯤ

ꯑꯁꯁꯥ ꯑꯁꯣꯝ ꯃꯄꯥꯟꯂꯣꯝꯗꯒꯤ ꯂꯥꯛꯄꯅꯦꯕ

ꯑꯩ ꯍꯥꯏꯖꯔꯛꯀꯦ ꯀꯩꯅꯣꯅꯤ ꯑꯗꯣꯝꯅ ꯂꯥꯛꯄꯤꯕꯗꯨ ꯌꯥꯝ ꯅꯨꯡꯉꯥꯏꯖꯩ ꯊꯥꯒꯠꯆꯔꯤ ꯑꯗꯨ ꯂꯩꯐꯝ ꯆꯥꯐꯝ ꯑꯩꯅ ꯂꯣꯏꯅ ꯁꯤꯟꯖꯒꯅꯤ ꯑꯗꯨꯒ ꯑꯩꯈꯣꯏꯒꯤ ꯌꯨꯕꯤ ꯂꯥꯛꯄꯤ ꯍꯥꯏꯔꯤꯕ ꯃꯁꯥꯟꯅꯁꯤ ꯌꯦꯡꯅꯤꯡꯕꯩꯅꯦꯕꯀꯣ ꯑꯗꯨ ꯌꯦꯡꯎ ꯍꯌꯦꯡ ꯑꯗꯨꯝ ꯌꯥꯅꯤ ꯑꯗꯨꯒ ꯌꯨꯕꯤ ꯂꯥꯛꯄꯤ ꯍꯥꯏꯁꯤ ꯑꯩꯈꯣꯏꯒꯤ ꯌꯨꯕꯤꯁꯤ ꯃꯀꯨ ꯈꯣꯛꯂꯕ ꯌꯨꯕꯤꯁꯤ ꯑꯩꯈꯣꯏ ꯊꯥꯎꯁꯤ ꯂꯣꯏꯅ ꯇꯩꯁꯤꯜꯂꯒ ꯃꯗꯨ ꯃꯨꯟꯅꯍꯟꯕꯗꯨ ꯌꯨꯕꯤ ꯂꯥꯛꯄꯤ ꯀꯧꯏ ꯌꯨꯕꯤꯁꯤ ꯃꯥꯒꯤ ꯃꯥꯒꯤ ꯒ꯭ꯔꯨꯞ ꯒ꯭ꯔꯨꯞ ꯈꯥꯏꯔꯒ ꯑꯩꯈꯣꯏꯒꯤ ꯌꯨꯕꯤꯁꯤ ꯄꯨꯔꯒ ꯆꯦꯜꯍꯜꯂꯒ ꯃꯈꯣꯏꯒꯤ ꯎꯁꯇꯥꯗ ꯑꯃ ꯐꯝꯒꯅꯤ ꯃꯗꯨꯗ ꯍꯥꯟꯅ ꯄꯤꯕ ꯉꯝꯕꯗꯣ ꯑꯗꯨꯅ ꯃꯀꯣꯛ ꯑꯣꯏꯔꯤꯕ ꯃꯤꯈꯩꯗꯨꯅ ꯊꯣꯏꯔꯦꯅ ꯁꯛꯅꯗꯣꯔꯤꯕꯅꯤ ꯑꯗꯨꯅ ꯃꯈꯣꯏ ꯄꯥꯔꯇꯤ ꯑꯅꯤ ꯊꯣꯛꯂꯒ ꯑꯩꯈꯣꯏ ꯌꯨꯕꯤꯁꯤ ꯄꯨꯔ ꯄꯨꯔꯒ ꯑꯃꯗ ꯑꯃꯨꯛ ꯑꯃꯗ ꯑꯃꯨꯛ ꯂꯥꯟꯅ ꯂꯥꯟꯅꯔꯒ ꯃꯣꯏ ꯄꯥꯔꯇꯤ ꯄꯥꯔꯇꯤꯒꯤ ꯃꯤꯁꯤ ꯂꯥꯟꯅ ꯂꯥꯟꯅꯔꯒ ꯄꯤꯅꯗꯣꯔꯤꯕꯅꯤ ꯃꯗꯨꯗ ꯅꯝꯅꯗꯅ ꯈꯣꯠꯅꯗꯅ ꯑꯗꯨ ꯑꯗꯥ ꯌꯥꯝ ꯇꯧꯒꯅꯤ ꯌꯥꯝ ꯅꯨꯡꯉꯥꯏꯕꯅꯤ ꯌꯦꯡꯕ ꯑꯗꯨ ꯑꯗꯣꯝꯅ ꯂꯥꯛꯄꯤꯕꯗꯨ ꯌꯥꯝ

ꯃꯤꯁꯤ ꯃꯈꯣꯏ ꯇꯔꯨꯛꯅ ꯁꯥꯕꯁꯨ ꯌꯥꯎꯏ ꯇꯔꯦꯠꯅ ꯁꯥꯕꯁꯨ ꯌꯥꯎꯏ ꯃꯈꯣꯏꯒꯤ ꯑꯥ ꯔꯨꯜ ꯑꯃ ꯂꯩ ꯇꯔꯦꯠꯅ ꯁꯥꯕ ꯑꯣꯏꯔꯛꯄ ꯌꯥꯏ ꯅꯤꯄꯥꯜꯅ ꯁꯥꯕ ꯑꯣꯏꯔꯛꯄ ꯌꯥꯏ ꯑꯗꯨ ꯃꯈꯣꯏꯒꯤ ꯅꯤꯌꯣꯝ ꯑꯃ ꯃꯈꯣꯏ ꯑꯣꯖꯥꯗꯨꯅ ꯍꯥꯏꯔꯛꯀꯅꯤ ꯑꯗꯨꯒ ꯄꯥꯔꯇꯤ ꯑꯅꯤ ꯊꯣꯛꯀꯅꯤ ꯑꯅꯤꯗꯨꯅ ꯌꯨꯕꯤꯁꯤ ꯄꯨꯔꯥ ꯄꯨꯔꯥꯒ ꯑꯩꯒꯤ ꯄꯥꯔꯇꯤꯅ ꯃꯤ ꯑꯩꯅ ꯄꯤꯕ ꯃꯣꯏ ꯄꯥꯔꯇꯤꯗꯨꯅ ꯃꯊꯪ ꯃꯊꯪ ꯄꯤꯅꯕ ꯑꯗꯨ ꯌꯨꯕꯤꯁꯤ ꯄꯨꯔꯥ ꯆꯦꯜꯂꯒ ꯃꯈꯣꯏꯒꯤ ꯖꯁ ꯑꯃ ꯐꯝꯒꯅꯤ ꯑꯗꯨꯗ ꯌꯨꯕꯤꯁꯤ ꯍꯥꯟꯅ ꯄꯤꯕ ꯉꯝꯕꯗꯨ ꯑꯗꯨꯅ ꯃꯀꯣꯛ ꯊꯪꯕ ꯑꯣꯏꯗꯣꯔꯤꯕꯅꯤ ꯌꯨꯕꯤꯁꯤ ꯇꯥꯞ ꯇꯥꯞꯇꯤ ꯄꯥꯏꯕ ꯉꯝꯕ ꯅꯠꯇꯦ ꯃꯤ ꯊꯥꯎ ꯂꯪꯅ ꯇꯩꯁꯤꯜꯂꯒ ꯄꯥꯏꯔꯨꯕꯒ ꯁꯤꯠ ꯁꯤꯠ ꯁꯤꯠ ꯁꯤꯠ ꯅꯥꯟꯕ ꯌꯥꯝꯅ ꯊꯥꯎꯁꯤ ꯇꯩꯁꯤꯟꯕ ꯑꯗꯨꯒ ꯀꯣꯜꯂꯒ ꯁꯦꯠ ꯀꯣꯜꯂꯒ ꯆꯦꯟꯒꯗꯧꯔꯤꯕꯅꯤ ꯌꯥꯝ ꯅꯨꯡꯉꯥꯏꯕ ꯏꯁꯄꯣꯔꯠ ꯃꯈꯜ ꯑꯃꯅꯤ ꯑꯦꯁ ꯅꯨꯡꯉꯥꯏꯕ ꯍꯥꯏꯁꯤ ꯑꯗꯨꯝ ꯑꯣꯖꯥ ꯍꯣꯏꯅ ꯌꯧꯕꯤꯔꯛꯂꯒ ꯑꯩꯅ ꯁꯤꯟꯐꯝ ꯇꯨꯝꯐꯝ ꯆꯥꯐꯝ ꯑꯗꯨ ꯑꯗꯥ ꯑꯩ ꯂꯣꯏꯅ ꯂꯥꯡꯖꯒꯦ ꯑꯗꯨꯒ ꯄꯣꯠꯇꯨ ꯁꯥꯟꯅꯒꯗꯕ ꯅꯨꯃꯤꯠꯇꯨ ꯑꯩꯈꯣꯏꯅ ꯈꯪꯃꯤꯟꯅꯔꯒ ꯃꯐꯝꯗꯨ ꯐꯥꯎꯕ ꯑꯩꯅ ꯂꯝꯖꯤꯡꯒꯅꯤ ꯑꯗꯨꯒ ꯍꯥꯏꯔꯤꯕ ꯌꯨꯕꯤ ꯂꯥꯛꯄꯤꯗꯨ ꯎꯕ ꯐꯪꯒꯅꯤ ꯌꯥꯝꯅ ꯅꯨꯡꯉꯥꯏꯈ꯭ꯔꯕ ꯏꯁꯄꯣꯔꯠ ꯃꯈꯜ ꯑꯃꯅꯤ ꯃꯁꯤ ꯎꯕꯗ ꯑꯗꯨꯝ ꯑꯣꯖꯥ ꯅꯣꯛꯅꯤꯡꯕ ꯑꯃꯁꯨꯡ ꯄꯨꯛꯅꯤꯡ ꯅꯨꯡꯁꯤꯕ ꯌꯥꯝ ꯌꯦꯡꯅꯤꯡꯕ ꯄꯣꯠ ꯑꯃ ꯑꯣꯏꯕꯅꯤ ꯑꯗꯨꯅ ꯑꯣꯖꯥ ꯈꯣꯏꯅ ꯎꯗ꯭ꯔꯤꯕꯅꯅꯤ ꯑꯗꯨ ꯎꯔꯒ ꯑꯗꯨꯝ ꯑꯦꯁ ꯃꯁꯤꯗꯤ ꯌꯥꯝ ꯐꯕ ꯄꯣꯠꯅꯤꯅꯦꯍꯥꯏꯕꯗꯨ ꯑꯗꯨꯝ ꯈꯪꯒꯅꯤ ꯑꯩꯈꯣꯏ ꯃꯅꯤꯄꯨꯔꯁꯤꯗꯗꯤ ꯑꯗꯨꯝꯕ ꯏꯁꯄꯣꯔꯠꯁꯤ ꯌꯥꯝꯅ ꯍꯥꯟꯅꯗꯒꯤ ꯑꯍꯜ ꯂꯃꯟ ꯍꯥꯛꯇꯛꯇꯒꯤ ꯆꯠꯅꯔꯛꯄ ꯌꯥꯝ ꯅꯨꯡꯉꯥꯏꯕ ꯏꯁꯄꯣꯔꯠ ꯃꯈꯜ ꯑꯃꯅꯤ ꯑꯗꯨ ꯑꯣꯖꯥ ꯃꯇꯝꯗꯤ ꯑꯥ ꯃꯇꯝꯗꯤ ꯑꯀꯛꯅꯕꯤ ꯂꯩꯇꯦ ꯃꯈꯣꯏꯒꯤ ꯏꯁꯄꯣꯔꯠ ꯑꯩꯈꯣꯏꯒꯤ ꯃꯩꯇꯩꯒꯤ ꯌꯥꯎꯁꯪꯒꯨꯝꯕ ꯀꯔꯤꯒꯨꯝꯕ ꯀꯨꯝꯍꯩ ꯍꯥꯔꯥꯎ ꯂꯥꯛꯄ ꯃꯇꯝꯗ ꯃꯈꯣꯏꯒꯤ ꯀꯂꯞꯁꯤꯡꯅ ꯀꯔꯤꯁꯤꯡꯅ ꯑꯩꯈꯣꯏ ꯇꯧꯔꯒ ꯑꯦ ꯁꯤꯗꯤ ꯏꯁꯄꯣꯔꯠꯁꯤꯗꯤ ꯌꯨꯕꯤ ꯂꯥꯛꯄꯤ ꯍꯥꯏꯁꯤꯗꯤ ꯑꯁꯤꯗ ꯍꯥꯞꯍꯧꯁꯤ ꯁꯤ ꯇꯧꯍꯧꯁꯤ ꯍꯥꯏꯅ ꯃꯈꯣꯏꯅ ꯈꯟꯅꯔꯒ ꯍꯥꯞꯂꯛꯄꯅꯤ ꯑꯗꯨ ꯃꯇꯝ ꯑꯀꯛꯅꯕꯤ ꯑꯦ ꯁꯤ ꯅꯨꯃꯤꯠꯁꯤꯗ ꯁꯥꯟꯅꯗꯕ ꯌꯥꯗꯔꯦ ꯍꯥꯏꯕꯗꯤ ꯂꯩꯇꯦ ꯃꯈꯣꯏꯅ ꯏꯁꯄꯣꯔꯠ ꯀꯨꯝꯕ ꯀꯔꯤꯒꯨꯝꯕ ꯂꯥꯡꯂꯛꯄꯗ ꯉꯥꯏꯍꯥꯛꯇꯪ ꯃꯤꯠꯀꯤ ꯀꯨꯝꯍꯩ ꯅꯨꯡꯉꯥꯏꯅꯕ ꯂꯝꯄꯥꯛ ꯀꯨꯝꯕ ꯀꯔꯤꯒꯨꯝꯕꯗ ꯁꯤꯜꯂꯒ ꯑꯗꯨꯝ ꯍꯥꯞꯂꯛꯄꯅꯤ ꯑꯗꯨ ꯍꯣꯏ ꯃꯈꯣꯏꯒꯤ ꯌꯥꯎꯁꯒꯨꯝꯕ ꯀꯩꯒꯨꯝꯕ ꯏꯁꯄꯣꯔꯠ ꯇꯧꯕ ꯀ꯭ꯂꯕꯅ ꯀꯔꯤꯅ ꯇꯧꯕꯗ ꯅꯨꯡꯉꯥꯏꯅꯕ ꯃꯌꯥꯝꯒꯤ ꯅꯨꯡꯉꯥꯏꯅꯕ ꯍꯥꯞꯄꯒ ꯑꯗꯨꯝ ꯇꯧꯅꯕꯅꯤ ꯑꯗꯨꯅ ꯌꯥꯝ ꯅꯨꯡꯉꯥꯏꯕꯅꯤ ꯌꯦꯡꯕꯗ ꯑꯗꯨ ꯂꯥꯛꯄꯤꯎ ꯑꯩ ꯑꯗꯨꯝ ꯇꯧꯖꯒꯦ ꯆꯥꯅ ꯊꯛꯅꯕ ꯕꯔꯥ ꯅꯨꯡꯂꯥ ꯂꯩꯐꯝ ꯆꯥꯐꯝ ꯑꯩ ꯀꯥꯗꯒꯤ ꯇꯧꯖꯔꯤ ꯑꯗꯨꯅ ꯑꯣꯖꯥ ꯍꯣꯏꯅ ꯂꯥꯛꯄꯤꯕꯗꯨ ꯑꯩ ꯌꯥꯝ ꯅꯨꯡꯉꯥꯏꯖꯩ ꯍꯣꯏ ꯍꯥꯏꯕꯤꯎ ꯑꯥ ꯇꯧꯕꯤꯔꯛꯎ ꯍꯣꯏ ꯍꯑꯣꯤ ꯑꯩ ꯅꯤꯡꯁꯤꯡꯖꯔꯛꯀꯦ ꯑꯣꯖꯥ ꯌꯥꯝ ꯅꯨꯡꯉꯥꯏꯖꯩ ꯑꯗꯨ ꯑꯩꯅ ꯍꯥꯏꯔꯤ ꯃꯇꯝꯗꯨ ꯐꯥꯎꯗ ꯉꯥꯏꯃꯤꯟꯅꯁꯤ ꯑꯩꯈꯣꯏꯒꯤ ꯑꯩꯒꯤ ꯌꯨꯝ ꯀꯥ ꯚꯔꯥ ꯂꯩ ꯑꯗꯨꯗ ꯍꯦꯛꯇ ꯊꯨꯡꯂꯒ ꯑꯦ ꯁꯤ ꯅꯨꯃꯤꯠꯇ ꯇꯧꯕ ꯇꯥꯔꯦ ꯁꯤ ꯅꯨꯃꯤꯠꯇ ꯇꯧꯕ ꯇꯥꯔꯦ ꯑꯣꯖꯥ ꯆꯠꯂꯨꯁꯤ ꯈꯣꯠꯂꯨꯁꯤ ꯍꯥꯏꯅ ꯑꯩ ꯒꯥꯔꯤ ꯅꯨꯡꯂꯤ ꯑꯦꯔꯦꯟꯖ ꯇꯧꯖꯔꯒ ꯑꯗꯨꯝ ꯆꯠꯃꯤꯟꯅꯁꯤ ꯑꯣꯖꯥ ꯍꯣꯏꯅ ꯑꯗꯨꯝ ꯂꯥꯛꯄꯤꯕꯗ ꯑꯗꯨꯝ ꯑꯀꯥꯏꯕ ꯂꯩꯇꯦ ꯑꯣꯖꯥ ꯐꯅꯤ ꯐꯅꯤ ꯑꯣꯖꯥ ꯊꯥꯒꯠꯆꯔꯤ ꯃꯤꯅꯤꯠ ꯀꯌꯥ ꯁꯥꯈ꯭ꯔꯦ